ꯑꯩꯈꯣꯏ ꯃꯅꯤꯄꯨꯔꯁꯦ ꯏꯟꯕꯥꯏꯔꯣꯟꯃꯦꯟꯇꯦꯜ ꯏꯁꯨꯁꯦ ꯐꯖꯅ ꯃꯤ ꯑꯃ ꯃꯤ ꯑꯃꯅ ꯑꯩꯅ ꯑꯩꯒꯤ ꯊꯧꯗꯣꯛꯄ ꯑꯩꯅ ꯊꯣꯛ ꯇꯧꯒꯦ ꯇꯧꯕ ꯊꯕꯛꯇꯣ ꯐꯖꯅ ꯄꯥꯡꯊꯣꯛꯄꯤꯕ ꯑꯗꯨꯒ ꯃꯣꯏꯅ ꯃꯥꯅ ꯃꯥ ꯃꯁꯥ ꯃꯁꯥꯒꯤ ꯊꯕꯛꯁꯦ ꯐꯖ ꯐꯖꯅ ꯈꯜꯂꯒ ꯐꯥꯏꯅꯥꯟꯁꯦꯜꯂꯤ ꯑꯣꯔ ꯑꯦꯅꯤ ꯀꯔꯤ ꯀꯔꯤ ꯄꯩꯁꯥ ꯑꯣꯏꯔꯁꯨ ꯀꯔꯤ ꯀꯔꯤ ꯑꯣꯏꯔꯁꯨ ꯑꯦꯟꯕꯥꯏꯔꯣꯟꯃꯦꯟꯇꯦꯜ ꯑꯁꯤ ꯐꯅꯅꯕ ꯑꯩꯈꯣꯏ ꯁꯣꯁꯥꯏꯇꯤ ꯐꯅꯅꯕ ꯑꯩꯈꯣꯏ ꯈꯨꯟꯅꯥꯏꯁꯦ ꯑꯃ ꯑꯃ ꯑꯗꯨꯝ ꯅꯨꯡꯉꯥꯏꯅ ꯄꯥꯟꯂꯗꯤ ꯑꯃ ꯑꯃꯕꯨ ꯑꯦꯟꯕꯥꯏꯔꯣꯟꯃꯦꯟꯇꯦꯜꯁꯦ ꯅꯨꯡꯁꯤꯅꯅ ꯆꯥꯟꯅꯅ ꯇ꯭ꯔꯦꯅꯤꯡꯒ ꯀꯔꯤ ꯀꯔꯥ ꯀꯗꯥꯏ ꯀꯗꯥꯏ ꯑꯣꯏꯔꯁꯨ ꯂꯥꯛꯂꯒ ꯇ꯭ꯔꯦꯅꯤꯡ ꯄꯤꯔꯒ ꯀꯔꯤ ꯀꯔꯥ ꯇꯧꯔꯗꯤ ꯑꯩꯈꯣꯏꯁꯦ ꯑꯦꯟꯕꯥꯏꯔꯦꯟꯃꯦꯟꯇꯦꯜ ꯅꯨꯡꯉꯥꯏꯔꯗꯤ ꯑꯩꯈꯣꯏꯁꯨ ꯑꯗꯨꯝ ꯅꯨꯡꯉꯥꯏꯔꯦ ꯑꯃ ꯑꯃꯝꯝꯕꯨ ꯃꯇꯦꯡ ꯄꯥꯡꯅꯔꯁꯤ ꯍꯥꯏꯅ ꯑꯩꯅ ꯍꯥꯏꯅꯤꯡꯉꯤ